ꯂꯣꯛꯇꯥꯛꯁꯤꯗ ꯇꯨꯔꯤꯁ ꯁꯤꯡ ꯑꯁꯤ ꯃꯌꯥꯝ ꯀꯣꯏꯔꯛꯏ ꯑꯗꯨ ꯃꯣꯏꯁꯤ ꯕꯣꯇꯤꯡ ꯇꯧꯏ ꯐꯤꯁꯤꯡ ꯇꯧꯏ ꯑꯗꯨꯕꯨ ꯁꯤꯒꯤ ꯃꯐꯝꯁꯤꯡꯁꯤꯗꯗꯤ ꯏꯁꯤꯡ ꯆꯥꯎꯕ ꯑꯗꯒꯤ ꯏꯀꯪ ꯊꯣꯛꯄ ꯗꯤ ꯄꯥꯛ ꯊꯣꯛꯇꯦ ꯃꯐꯝꯁꯤꯗꯗꯤ